ꯍꯜꯂꯣ ꯑꯥ ꯃꯥꯟꯅꯦ ꯑꯥ ꯌꯥꯅꯤ ꯌꯣꯟꯕꯒꯤ ꯑꯣꯏꯗꯤ ꯈꯔ ꯁꯨꯝ ꯌꯦꯡꯉꯒ ꯌꯣꯟꯗꯣꯏꯅꯤꯅ ꯑꯗꯨꯝ ꯈꯔ ꯌꯦꯡꯉꯒ ꯑꯗꯨꯝ ꯄꯤꯔꯒꯦ ꯑꯥ ꯂꯩ ꯂꯩ ꯂꯩ ꯂꯩ ꯂꯩ ꯑꯥ ꯂꯩ ꯂꯩ ꯃꯇꯝ ꯃꯇꯝꯒꯤ ꯑꯗꯨꯝ ꯂꯩ ꯍꯣꯏ ꯍꯣꯏ ꯍꯣꯏ ꯑꯧ ꯌꯥꯅꯤ ꯌꯥꯅꯤ ꯑꯩ ꯑꯇꯣꯞꯄ ꯑꯩꯒꯤ ꯐꯥꯝ ꯑꯇꯣꯞꯄꯁꯨ ꯃꯌꯥꯝ ꯂꯩ ꯑꯗꯨꯗꯒꯤ ꯑꯩꯉꯣꯟꯗ ꯂꯩꯇ꯭ꯔꯒꯁꯨ ꯍꯧꯖꯤꯛ ꯃꯌꯥꯝ ꯇꯧꯃꯤꯟꯅꯔꯤꯕ ꯏꯃꯥꯟꯅꯕ ꯃꯌꯥꯝꯗꯨꯗꯒꯤ ꯑꯗꯨꯝ ꯑꯗꯨꯝ ꯂꯧꯕ ꯌꯥꯅꯤ ꯑꯧ ꯍꯣꯏ ꯍꯣꯏ